ꯀꯦꯃꯤꯀꯦꯜꯒꯤ ꯑꯣꯏꯕ ꯇꯤꯜꯍꯥꯠ ꯍꯤꯗꯥꯛꯁꯤꯅ ꯂꯩꯕꯥꯛ ꯂꯩꯍꯥꯎꯗꯗꯤ ꯑꯍꯣꯡꯕ ꯈꯤꯇꯪꯗꯤ ꯂꯥꯛꯑꯝꯒꯗꯧꯕꯗꯤ ꯃꯥꯜꯂꯤ ꯑꯗꯨꯕꯨ ꯑꯍꯣꯡꯕꯁꯤꯡ ꯑꯗꯨ ꯎꯕꯗꯤ ꯉꯝꯗꯦ ꯑꯗꯨꯒ ꯑꯇꯣꯞꯄ ꯄꯥꯝꯕꯩ ꯍꯥꯏꯔꯒꯗꯤ ꯑꯩꯗꯤ ꯀꯦꯃꯤꯀꯦꯜꯒꯤ ꯁꯤꯖꯤꯟꯅꯗꯅ ꯑꯣꯔꯒꯥꯅꯤꯛꯀꯤ ꯑꯣꯏꯕ ꯇꯤꯜꯍꯥꯛ ꯍꯤꯗꯥꯛ ꯃꯌꯥꯝ ꯑꯃ ꯑꯅꯧ ꯑꯅꯧꯕ ꯁꯥꯏꯟꯇꯤꯁꯉꯩꯅ ꯄꯨꯊꯣꯂꯛꯄꯁꯤ ꯑꯣꯏꯅ ꯑꯩꯒꯤ ꯃꯣꯠꯇꯗꯤ ꯑꯣꯏꯅ ꯁꯤꯖꯤꯟꯅꯤꯡꯉꯤ